ꯑꯩꯈꯣꯏ ꯃꯅꯤꯄꯨꯔꯒꯤ ꯑꯣꯏꯅꯗꯤ ꯐꯨꯔꯨꯞꯀꯤ ꯅꯥꯠꯀꯤ ꯑꯣꯏꯕ ꯐꯤꯖꯦꯠ ꯂꯩꯇꯦꯡ ꯐꯤꯔꯣꯟ ꯈꯦꯠꯅꯕ ꯂꯩ ꯃꯩꯇꯩꯒꯤ ꯑꯣꯏꯅꯗꯤ ꯅꯨꯄꯤꯅ ꯐꯅꯦꯛ ꯁꯦꯠꯂꯤ ꯑꯗꯨꯒ ꯗꯦꯕ ꯀꯔꯃꯥ ꯑꯃ ꯇꯧꯕ ꯃꯇꯝꯗ ꯑꯉꯧꯕ ꯂꯣꯏꯅ ꯁꯦꯠꯅꯩ ꯑꯗꯨꯒ ꯅꯨꯄꯥꯒꯤ ꯑꯣꯏꯅꯗꯤ ꯈꯨꯗꯩ ꯑꯃꯁꯨꯡ ꯑꯋꯥ ꯑꯅꯥ ꯇꯥꯔ ꯀꯥꯟꯗ ꯗꯦꯕ ꯀꯔꯃꯥ ꯆꯠꯂ ꯀꯥꯟꯗ ꯐꯩꯖꯣꯝ ꯁꯦꯠꯅꯩ ꯑꯗꯨꯒ ꯑꯩꯈꯣꯏꯒꯤ ꯂꯨꯍꯣꯡ ꯈꯣꯡꯗꯣꯡꯕꯒꯨꯝꯕꯗ ꯑꯩꯈꯣꯏ ꯀꯨꯔꯇꯥ ꯄꯥꯏꯖꯃꯥꯟꯒꯨꯝꯕ ꯑꯌꯥꯝꯕꯅ ꯁꯤ ꯑꯗꯨꯝ ꯁꯦꯠꯅꯩ ꯑꯗꯨꯒ ꯑꯩꯈꯣꯏꯒꯤ ꯃꯨꯁꯂꯤꯝꯒꯤ ꯑꯣꯏꯅꯗꯤ ꯑꯩꯈꯣꯏꯒꯤ ꯄꯥꯔꯗꯥ ꯇꯥꯎꯋꯦ ꯑꯗꯨꯒ ꯅꯨꯄꯤꯁꯤꯡꯅ ꯁꯦꯠꯅꯕꯗ ꯁꯜꯋꯥꯔ ꯁꯦꯠꯂꯤ ꯑꯗꯨꯒ ꯃꯨꯁꯂꯤꯝꯒꯤ ꯅꯨꯄꯥꯁꯤꯡꯅ ꯑꯩꯈꯣꯏꯒꯤ ꯀꯨꯔꯇꯥ ꯀꯨꯔꯇꯥ ꯀꯨꯔꯇꯥ ꯁꯦꯠꯂꯤ ꯑꯗꯨꯒ ꯑꯩꯈꯣꯏꯒꯤ ꯇ꯭ꯔꯥꯏꯕꯦꯜ ꯏꯆꯤꯜ ꯏꯅꯥꯎꯁꯤꯡꯒꯤ ꯑꯣꯏꯅꯗꯤ ꯃꯣꯏꯒꯤꯗꯤ ꯃꯈꯜ ꯃꯈꯜ ꯃꯌꯥꯝ ꯑꯃ ꯂꯩꯈ꯭ꯔꯦ ꯃꯣꯏꯅ ꯁꯦꯠꯄꯁꯦ ꯍꯥꯏꯗꯤ ꯃꯥꯔꯒꯤꯅ ꯃꯥꯔꯒꯤ ꯃꯣꯏꯁꯨ ꯃꯣꯏ ꯁꯦꯝꯖꯕ ꯁꯥꯖꯕ ꯑꯗꯨꯒꯨꯝꯕ ꯃꯥꯔꯒꯤꯅ ꯃꯥꯔꯒꯤ ꯑꯗꯨꯒ ꯅꯥꯒꯥꯅ ꯅꯥꯒꯥꯒꯤ ꯀꯨꯀꯤꯅ ꯀꯨꯀꯤꯒꯤ ꯑꯗꯨꯃꯥꯏꯅ ꯃꯣꯏꯅ ꯁꯦꯝꯖꯕ ꯁꯥꯖꯕ ꯑꯗꯨꯒꯨꯝꯕ ꯐꯤꯔꯣꯟ ꯃꯣꯏ ꯅꯥꯠꯀꯤ ꯑꯣꯏꯕ ꯃꯣꯏ ꯁꯦꯠꯆꯩ